ꯍꯦꯜꯂꯣ ꯚꯥꯏ ꯑꯩꯁꯦ ꯂꯣꯛꯇꯥꯛꯇ ꯂꯥꯛꯏꯕ ꯑꯗꯨ ꯂꯣꯛꯇꯥꯛ ꯑꯁꯤ ꯍꯤ ꯇꯣꯡꯅꯤꯡꯕ ꯍꯤ ꯑꯃꯁꯨꯡ ꯃꯣꯇꯣꯔ ꯕꯣꯠꯁꯦ ꯇꯣꯡꯅꯤꯡꯕ ꯑꯗꯨ ꯍꯤꯒꯤ ꯃꯃꯜꯒ ꯃꯣꯇꯣꯔ ꯕꯣꯠꯀꯤ ꯃꯃꯜꯒꯁꯦ ꯑꯃꯇ ꯍꯥꯏꯕꯤꯔꯛꯎꯕ ꯇꯣꯡꯕꯒꯤ ꯃꯃꯜꯁꯦ

ꯑꯗꯣ ꯃꯣꯇꯣꯔ ꯕꯣꯠꯀ ꯍꯤꯒ ꯍꯥꯏꯗꯤ ꯍꯤꯁꯤꯒ ꯃꯣꯇꯣꯔ ꯕꯣꯠꯁꯤꯒ ꯃꯥꯅꯕ꯭ꯔꯕ ꯃꯤ ꯑꯃꯒꯤ ꯃꯃꯜꯁꯦ ꯑꯣ ꯍꯣꯏ ꯑꯗꯨ ꯂꯣꯛꯇꯥꯛ ꯃꯌꯥꯏꯁꯤ ꯑꯩꯈꯣꯏꯅ ꯊꯣꯛꯑ ꯃꯇꯝꯗ ꯊꯝꯕꯥꯜ ꯍꯧꯋꯤꯗꯅ ꯊꯝꯕꯥꯜꯁꯤ ꯍꯦꯛꯄ ꯌꯥꯒꯗ꯭ꯔꯥ ꯌꯥꯔꯣꯏꯗ꯭ꯔꯥ ꯑꯣ ꯑꯗꯣ ꯂꯣꯛꯇꯥꯛꯁꯤꯒꯤ ꯅꯠꯇꯕ ꯑꯀꯣꯏꯕꯗ ꯂꯩꯔꯤꯕ ꯃꯤꯑꯣꯏꯁꯤꯡ ꯑꯁꯤꯅ ꯉꯥ ꯐꯥꯔꯤꯁꯦ ꯑꯁꯤꯁꯦ ꯁꯔꯀꯥꯔꯅ ꯐꯥꯍꯜꯂꯤꯕ꯭ꯔꯥ ꯅꯠꯇꯔꯒꯅ ꯃꯣꯏ ꯂꯅꯥꯏ ꯇꯧꯔꯒ ꯐꯥꯔꯤꯕ꯭ꯔꯥ ꯂꯅꯥꯏꯒꯤ ꯑꯣꯏꯅ ꯐꯥꯕ꯭ꯔꯕ ꯑꯣ ꯐꯔꯦ ꯐꯔꯦ ꯑꯗꯨꯗꯤ ꯌꯥꯔꯦ ꯌꯥꯝ ꯅꯨꯡꯉꯏꯖꯔꯦ ꯏꯌꯥꯝꯕ ꯊꯦꯡꯅꯕꯅ ꯊꯝꯃꯒꯦ ꯊꯝꯃꯒꯦ